ꯍꯧꯖꯤꯛ ꯍꯧꯖꯤꯛ ꯑꯩꯈꯣꯏꯒꯤ ꯈꯨꯡꯒꯪ ꯑꯁꯤꯗꯗꯤ ꯊꯕꯛ ꯁꯨꯕ ꯉꯥꯛꯇꯅꯤꯅ ꯈ꯭ꯋꯥꯡ ꯅꯥꯕ ꯍꯥꯏꯕꯁꯤꯗꯤ ꯑꯗꯨꯝ ꯃꯤꯑꯣꯏꯕꯒꯤ ꯆꯍꯤꯒꯤ ꯃꯇꯨꯡ ꯏꯟꯅ ꯑꯗꯨꯝ ꯅꯥꯅꯩ ꯅꯥꯕꯗꯤ ꯑꯗꯨꯕꯨ ꯈ꯭ꯋꯥꯡ ꯅꯥꯕꯒꯤ ꯈ꯭ꯋꯥꯏꯗꯒꯤ ꯑꯇꯣꯞꯄ ꯍꯤꯗꯥꯛ ꯂꯥꯡꯊꯛ ꯑꯃꯇ ꯇꯧꯗ꯭ꯔꯕꯁꯨ ꯑꯩꯈꯣꯏꯒꯤ ꯏꯁꯥꯅ ꯇꯧꯖꯕ ꯁꯥꯖꯦꯟꯅ ꯁꯤꯅ ꯍꯦꯟꯅ ꯐꯩ ꯇꯨꯝꯕ ꯃꯇꯝꯗ ꯌꯥꯔꯤꯒꯩ ꯈ꯭ꯋꯥꯡꯁꯤꯗ ꯄꯣꯠ ꯅꯜꯂꯒ ꯇꯨꯝꯗꯕ ꯑꯗꯨꯒ ꯁꯥꯡꯅ ꯇꯤꯡꯊꯣꯛꯑꯒꯗꯤ ꯈ꯭ꯋꯥꯡꯁꯦ ꯅꯥꯏ ꯈꯔ ꯈꯔ ꯀꯣꯜꯂꯞ ꯀꯣꯜꯂꯞ ꯑꯗꯨꯝ ꯇꯨꯝꯕ ꯑꯗꯒꯤ ꯑꯃꯨꯛ ꯊꯕꯛ ꯏꯟꯈꯥꯡ ꯁꯨꯕ ꯃꯇꯝꯗꯁꯨ ꯌꯥꯔꯤꯒꯩ ꯑꯩꯈꯣꯏꯒꯤ ꯐꯝꯃꯒ ꯊꯕꯛ ꯁꯨꯕ ꯁꯤꯅ ꯈ꯭ꯋꯥꯡ ꯅꯥꯕꯁꯨ ꯐꯩ ꯑꯩꯈꯣꯏ ꯂꯦꯞꯄꯒ ꯅꯣꯟꯗꯔꯒ ꯊꯕꯛ ꯁꯨꯕ ꯁꯤꯃ ꯈ꯭ꯋꯥꯡ ꯅꯥꯏ ꯑꯗꯒꯤ ꯈ꯭ꯋꯥꯡ ꯅꯥꯕ ꯍꯥꯏꯁꯤꯗꯤ ꯃꯁꯥꯒꯤ ꯆꯍꯤꯒꯤ ꯃꯇꯨꯡ ꯏꯟꯅ ꯑꯗꯨ ꯑꯩꯈꯣꯏꯗꯤ ꯍꯤꯗꯥꯛ ꯂꯥꯡꯊꯛ ꯑꯃꯇ ꯇꯧꯗ꯭ꯔꯕꯁꯨ ꯑꯗꯨꯝ ꯌꯥꯔꯦ ꯑꯩꯈꯣꯏꯅ ꯄꯣꯠ ꯌꯥꯔꯤꯒꯩ ꯄꯣꯠ ꯑꯩꯈꯣꯏ ꯑꯔꯨꯝꯕ ꯄꯣꯠ ꯊꯥꯡꯗꯕ ꯆꯍꯤ ꯃꯇꯨꯡ ꯏꯟꯅ ꯑꯗꯣ ꯑꯉꯥꯡ ꯌꯥꯔꯤꯒꯩꯗꯤ ꯑꯉꯥꯡ ꯃꯆꯥꯗꯗꯤ ꯈ꯭ꯋꯥꯡ ꯅꯥꯒꯟꯗꯦ ꯑꯗꯨꯕꯨ ꯑꯍꯟ ꯆꯍꯤ ꯅꯤꯐꯨ ꯒꯤ ꯃꯊꯛ ꯌꯥꯡꯈꯩ ꯁꯨꯖꯤꯜꯂꯛꯑꯕ ꯑꯗꯨꯗꯤ ꯈ꯭ꯋꯥꯡ ꯅꯥꯕꯁꯤꯗꯤ ꯃꯁꯥꯅ ꯑꯗꯨꯒ ꯍꯧꯋꯦ ꯑꯗꯨꯒ ꯑꯗꯨꯒ ꯃꯁꯤꯒꯤ ꯈ꯭ꯋꯥꯏꯗꯒꯤ ꯐꯕ ꯄꯣꯠꯇꯤ ꯑꯔꯨꯝꯕ ꯄꯣꯠ ꯊꯥꯡꯗꯕ ꯑꯗꯒꯤ ꯑꯩꯈꯣꯏꯅ ꯊꯕꯛ ꯁꯨꯕ ꯃꯇꯝꯗ ꯍꯥꯔꯗ ꯋꯥꯛ ꯗꯁꯨ ꯔꯨꯇꯤꯟ ꯅꯥꯏꯅ ꯊꯕꯛꯁꯨ ꯌꯥꯝ ꯋꯥꯅ ꯊꯕꯛ ꯁꯨꯕꯗꯗꯤ ꯄꯨꯡ ꯑꯃꯅꯤ ꯁꯨꯔꯒ ꯃꯤꯅꯤꯠ ꯇꯔꯥ ꯄꯣꯊꯥꯕ ꯄꯨꯡ ꯇꯔꯥ ꯁꯨꯔꯒ ꯃꯤꯅꯤꯠ ꯄꯨꯡ ꯇꯔꯥ ꯁꯨꯒꯦ ꯍꯥꯏꯔꯗꯤ ꯃꯥ ꯑꯍꯨꯝꯂꯛ ꯄꯣꯊꯥꯕ ꯇꯥꯔꯦ ꯈ꯭ꯋꯥꯡ ꯅꯥꯕꯒꯤ ꯃꯁꯥꯒꯤ ꯑꯩꯈꯣꯏꯒꯤ ꯈ꯭ꯋꯥꯡꯗ ꯑꯩꯈꯣꯏꯒꯤ ꯑꯦꯜ ꯏꯁꯄꯥꯏꯟꯅꯦꯜ ꯀꯣꯔꯗꯀꯤꯗ ꯑꯦꯜ ꯋꯥꯟ ꯇꯨ ꯊ꯭ꯔꯤ ꯐꯣꯔ ꯐꯥꯏꯚꯁꯤ ꯃꯌꯥꯝꯁꯤ ꯃꯌꯥꯝꯁꯤꯒꯤ ꯃꯇꯨꯡ ꯏꯟꯅ ꯑꯦꯜ ꯁꯣꯛꯀꯅꯤ ꯑꯗꯨꯕꯨ ꯌꯥꯔꯤꯈꯩ ꯑꯔꯨꯝꯕ ꯊꯥꯡꯗꯕ ꯑꯗꯒꯤ ꯄꯣꯠ ꯑꯔꯨꯝꯕ ꯆꯤꯡꯗꯕ ꯁꯤꯅ ꯈ꯭ꯋꯥꯏꯗꯒꯤ ꯐꯩ